ꯑꯩꯅ ꯂꯥꯏ ꯌꯦꯛꯄ ꯄꯥꯝꯕꯒꯤ ꯃꯔꯝꯗꯤ ꯂꯥꯏ ꯌꯦꯛꯄ ꯍꯥꯏꯕꯁꯤ ꯑꯉꯥꯡ ꯑꯣꯏꯔꯤꯉꯩꯗꯒꯤ ꯄꯥꯝꯗꯨꯅ ꯂꯥꯛꯏ ꯃꯔꯝꯗꯤ ꯂꯥꯏ ꯌꯦꯛꯂꯤꯕ ꯑꯗꯨꯅ ꯃꯤꯌꯣꯏꯕꯒꯤ ꯅꯨꯡꯗ ꯂꯩꯕ ꯋꯥꯈꯜꯂꯣꯟ ꯑꯃꯗꯤ ꯂꯣꯟꯆꯠ ꯁꯥꯖꯠ ꯃꯤꯠꯌꯦꯡ ꯑꯃꯗꯤ ꯇꯨꯡꯗ ꯂꯥꯛꯀꯗꯕ ꯑꯃꯁꯨꯡ ꯃꯥꯡꯗ ꯑꯣꯏꯔꯛꯀꯗꯕ ꯈꯨꯗꯤꯡꯃꯛ ꯇꯥꯛꯄ ꯉꯝꯃꯤ ꯑꯃꯁꯨꯡ ꯄꯦꯟꯇꯤꯡ ꯈꯨꯗꯤꯡꯃꯛ ꯑꯃꯒ ꯑꯃꯒ ꯈꯦꯠꯅꯩ ꯈꯦꯠꯅꯕꯗꯨꯅ ꯃꯔꯝ ꯑꯣꯏꯔꯒ ꯃꯋꯣꯡ ꯃꯋꯣꯡ ꯃꯋꯣꯡꯒꯤ ꯄꯦꯟꯇꯤꯡ ꯑꯗꯨꯅ ꯃꯐꯝ ꯇꯥꯛꯄ ꯉꯝꯃꯤ ꯑꯃꯁꯨꯡ ꯃꯇꯝ ꯇꯥꯛꯄ ꯉꯝꯃꯤ ꯑꯋꯥꯕꯒꯤ ꯁꯛꯇꯝ ꯑꯃꯁꯨꯡ ꯅꯨꯡꯉꯥꯏꯇꯕꯒꯤ ꯁꯛꯇꯝ ꯄꯨꯝꯅꯃꯛ ꯐꯣꯡꯗꯣꯛꯄ ꯉꯝꯃꯤ ꯄꯦꯟꯇꯤꯡ ꯑꯁꯤ ꯌꯥꯝꯅꯃꯛ ꯃꯔꯨ ꯑꯣꯏ ꯃꯤꯌꯣꯏꯕꯒꯤꯗꯃꯛꯇ ꯑꯋꯥ ꯅꯨꯡꯉꯥꯏ ꯄꯨꯝꯅꯃꯛ ꯐꯣꯡꯗꯣꯛꯄ ꯉꯝꯃꯤ ꯃꯔꯝ ꯑꯁꯤꯒꯤꯗꯃꯛꯇ ꯄꯦꯟꯇꯤꯡꯕꯨ ꯑꯩꯅ ꯄꯥꯝꯖꯕꯅꯤ